ꯑꯩꯈꯣꯏꯅ ꯍꯧꯖꯤꯛꯀꯤ ꯃꯇꯝꯁꯤꯗ ꯑꯩꯅ ꯇꯧꯔꯤ ꯃꯇꯝꯁꯦ ꯀꯃꯥꯏꯅ ꯂꯦꯜꯂꯤꯕꯅꯣꯁꯦ ꯑꯩꯈꯣꯏ ꯑꯩꯁꯦ ꯁꯨꯝ ꯈꯔ ꯈꯔ ꯇꯤꯚꯤ ꯈꯔ ꯌꯦꯡ ꯑꯗꯨꯒ ꯂꯧꯕꯨꯛꯇ ꯈꯔ ꯆꯠ ꯇꯧꯔꯒ ꯑꯩꯈꯣꯏꯒꯤ ꯃꯇꯝꯁꯤ ꯈꯔ ꯀꯩꯅꯣ ꯇꯧ ꯑꯗꯨꯝ ꯄꯪꯂꯦꯟꯗ ꯂꯦꯟꯕ ꯍꯥꯏꯇꯥꯔꯦ ꯑꯗꯨꯕꯨ ꯁꯤꯅ ꯑꯩꯈꯣꯏꯒꯤ ꯍꯧꯖꯤꯛ ꯇꯧꯔꯤꯕ ꯇꯤꯕꯤ ꯀꯩ ꯀꯩ ꯌꯦꯡꯕꯁꯤ ꯁꯤꯁꯨ ꯃꯁꯤꯁꯨ ꯌꯥꯝꯅ ꯀꯥꯟꯅꯕꯁꯨ ꯌꯥꯎꯏ ꯀꯥꯟꯅꯗꯕꯁꯨ ꯌꯥꯎꯏ ꯑꯩꯈꯣꯏ ꯑꯗꯨꯅ ꯇꯤꯚꯤ ꯌꯦꯡꯕꯁꯦ ꯑꯩꯈꯣꯏꯒꯤ ꯃꯤꯠꯁꯦ ꯁꯤ ꯌꯥꯝꯅ ꯁꯣꯛꯆꯤꯜꯂꯛꯄ ꯌꯦꯡꯕ ꯁꯨꯝ ꯌꯦꯡꯗꯅ ꯂꯩꯔꯕꯅꯤꯅ ꯊꯕꯛ ꯏꯟꯈꯥꯡꯁꯤꯁꯨ ꯍꯧꯖꯤꯛ ꯃ ꯏꯔꯥꯡꯁꯤꯅ ꯆꯠꯊꯣꯛ ꯆꯠꯁꯤꯟꯁꯤꯁꯨ ꯀꯌꯥ ꯌꯥꯗꯕꯅꯤꯅ ꯑꯩꯈꯣꯏꯁꯨ ꯇꯤꯕꯤꯗ ꯁꯨꯝ ꯌꯦꯡ ꯂꯩꯕ ꯍꯥꯏꯇꯥꯔꯦ ꯑꯗꯨꯅ ꯑꯩꯈꯣꯏ ꯍꯛꯆꯥꯡꯁꯦ ꯈꯔ ꯑꯍꯟ ꯑꯣꯏꯁꯤꯜꯂꯛꯄ ꯃꯤꯠ ꯅꯥꯁꯤ ꯀꯌꯥ ꯅꯨꯡꯉꯥꯏꯔꯛꯇꯕ ꯁꯤꯒꯨꯝꯕꯁꯨ ꯑꯗꯨꯝ ꯌꯥꯎꯏ ꯁ꯭ꯋꯥꯏꯗ ꯁꯨꯝ ꯂꯣꯏꯁꯤꯟꯖꯔꯦ